ꯂꯝꯀꯣꯏꯕꯁꯤꯡꯕꯨ ꯄꯨꯛꯅꯤꯡ ꯆꯤꯡꯁꯤꯟꯅꯕ ꯁꯖꯦꯁꯟꯁꯤꯡ ꯑꯗꯨꯗꯤ ꯂꯝꯕꯤ ꯊꯣꯡ ꯃꯇꯤꯛ ꯆꯥꯅ ꯊꯝꯕ ꯂꯨꯅꯥꯟꯅ ꯊꯝꯕ ꯇꯨꯔꯤꯖꯝꯁꯤꯡꯅ ꯂꯩꯒꯗꯕ ꯍꯣꯇꯦꯜ ꯃꯔꯥꯡꯀꯥꯏꯅ ꯂꯩꯍꯟꯕ ꯃꯐꯝ ꯈꯨꯗꯤꯡꯃꯛꯇ ꯃꯈꯜ ꯈꯨꯗꯤꯡꯒꯤ ꯒꯥꯔꯤꯒꯤ ꯈꯨꯗꯣꯡ ꯆꯥꯕ ꯐꯪꯍꯟꯕ ꯑꯅꯧꯕ ꯇꯨꯔꯤꯁ ꯀꯌꯥ ꯑꯃ ꯁꯦꯝꯒꯠꯄ ꯑꯃꯗꯤ ꯍꯥꯟꯅꯒꯤ ꯂꯩꯖꯔꯝꯕꯁꯤꯡꯁꯨ ꯑꯅꯧꯕ ꯃꯑꯣꯡꯗ ꯁꯦꯝꯖꯤꯟ ꯁꯥꯖꯤꯟꯗꯨꯅ ꯂꯥꯛꯂꯤꯕꯁꯤꯡꯕꯨ ꯄꯨꯛꯅꯤꯡ ꯆꯤꯡꯁꯤꯟꯅꯕ ꯍꯣꯠꯅꯕ ꯂꯥꯛꯂꯤꯕ ꯃꯤꯑꯣꯏꯁꯤꯡꯕꯨ ꯑꯅꯧ ꯑꯅꯧꯕ ꯀꯌꯥ ꯑꯃ ꯌꯦꯡꯍꯟꯗꯨꯅ ꯂꯩꯕꯥꯛ ꯑꯁꯤꯕꯨ ꯃꯐꯝ ꯑꯁꯤꯕꯨ ꯁꯛ ꯇꯥꯛꯄꯗ ꯃꯇꯦꯡ ꯑꯣꯏꯍꯟꯕ ꯑꯁꯤꯅꯤ